ꯑꯩꯈꯣꯏꯒꯤ ꯑꯦꯔꯤꯌꯥ ꯂꯝꯗꯝ ꯑꯁꯤꯗ ꯂꯩꯔꯤꯕ ꯃꯤꯑꯣꯏꯁꯤꯡꯅ ꯐꯤꯔꯣꯟ ꯁꯥꯕꯗ ꯃꯈꯟ ꯃꯈꯟꯒꯤ ꯂꯩꯔꯣꯡ ꯍꯛꯇꯨꯅ ꯑꯩꯈꯣꯏꯒꯤ ꯍꯩꯖ ꯁꯤꯡꯖꯕꯗꯨ ꯃꯄꯥꯜ ꯂꯝꯗ ꯎꯠꯊꯣꯛꯄ ꯀꯧꯅꯥꯅ ꯁꯥꯕ ꯄꯣꯠ ꯆꯩ ꯎꯅꯆꯤꯡꯕꯗꯒꯤ ꯍꯛꯇꯨꯅ ꯁꯥꯕ ꯀꯣꯜ ꯂꯤꯛ ꯑꯇꯩ ꯑꯇꯩꯗꯒꯤ ꯍꯛꯇꯨꯅ ꯁꯥꯕ ꯀꯌꯥ ꯑꯃ ꯄꯨꯊꯣꯛꯇꯨꯅ ꯑꯩꯈꯣꯏꯒꯤ ꯇ꯭ꯔꯦꯗꯤꯁꯟ ꯑꯗꯩ ꯁꯤꯝꯕꯣꯜ ꯑꯣꯏꯕ ꯄꯣꯠꯁꯤꯡ ꯎꯠꯅꯅꯕ ꯍꯣꯠꯅꯩ